ꯍꯜꯂꯣ ꯑꯩ ꯐꯣꯟ ꯇꯧꯖꯔꯛꯏꯁꯦ ꯃꯣꯔꯦꯗꯒꯤꯅꯤ ꯑꯩ ꯃꯣꯔꯦꯗꯒꯤ ꯊꯧꯕꯥꯜ ꯆꯠꯀꯦ ꯇꯧꯕꯅꯤ ꯑꯗꯣ ꯍꯧꯖꯤꯛ ꯑꯣꯇꯣ ꯚꯔꯥ ꯀꯌꯥ ꯀꯌꯥ ꯂꯧꯅꯔꯤꯒꯦ ꯑꯩꯈꯣꯏ ꯃꯤꯁꯨ ꯈꯤꯇꯪ ꯌꯥꯝꯕ ꯑꯗꯨ ꯃꯇꯝꯅ ꯀꯌꯥꯗ ꯂꯥꯛꯄ ꯌꯥꯗꯣꯏꯅꯣ ꯑꯗꯨꯗꯤ ꯈꯤꯇꯪ ꯊꯦꯡꯅ ꯅꯨꯡꯗꯥꯡ ꯋꯥꯏꯔꯝꯒꯨꯝꯕ ꯅꯨꯡꯗꯥꯡꯒꯨꯝꯕ ꯆꯠꯄꯗꯤ ꯌꯥꯔꯣꯏꯗ꯭ꯔꯥ ꯑꯣ ꯐꯔꯦ ꯐꯔꯦ ꯑꯗꯨꯗꯤ ꯍꯣꯔꯦꯟ ꯂꯥꯛꯑꯒꯦ